ꯅꯒꯥꯃꯄꯥꯜꯗ ꯂꯩꯕ ꯇꯦꯁꯇꯤ ꯇꯦꯁ ꯐꯦꯁꯐꯨꯠꯇꯒꯤ ꯑꯩ ꯆꯤꯀꯟ ꯐ꯭ꯔꯥꯏ ꯔꯥꯏꯁ ꯑꯅꯤ ꯑꯣꯔꯗꯔ ꯇꯧꯕ ꯄꯥꯝꯃꯤ ꯑꯩꯒꯤ ꯂꯩꯐꯝꯅ ꯎꯔꯤꯄꯣꯛ ꯈꯣꯏꯁꯅꯥꯝ ꯂꯩꯀꯥꯏꯗꯒꯤꯅꯤ ꯗꯦꯂꯤꯕꯔ ꯇꯧꯒꯗꯕ ꯇꯥꯏꯃꯤꯡꯅ ꯅꯨꯡꯃꯤꯗꯥꯡꯋꯥꯏꯔꯝꯒꯤ ꯄꯨꯡ ꯇꯔꯨꯛꯇ ꯄꯥꯝꯖꯩ ꯗ ꯗꯤꯂꯤꯕꯔꯤ ꯇꯧꯕꯤꯒꯗꯕꯁꯦ ꯌꯥꯒꯗ꯭ꯔꯥ